ꯍꯥꯎ ꯇꯨꯝꯈ꯭ꯔꯕꯣ ꯑꯣ ꯑꯩ ꯀꯩꯅꯣꯅꯤ ꯈꯔ ꯊꯦꯡꯈ꯭ꯔꯦ ꯑꯥ ꯑꯥ ꯑꯩ ꯍꯣ ꯍꯣ ꯑꯩꯁꯨ ꯀꯩꯅꯣ ꯑꯗꯨꯒꯤ ꯄ꯭ꯂꯥꯟꯁꯦ ꯀꯃꯥꯏꯅ ꯇꯧꯒꯗꯕꯅꯣ ꯍꯥꯏꯅ ꯍꯪꯒꯦ ꯇꯧꯕꯅꯦꯕ ꯆꯞ ꯆꯥꯔꯦꯅꯦ ꯑꯩ ꯀꯩꯅꯣ ꯑꯩꯗꯤ ꯍꯣꯏ ꯀꯩꯅꯣ ꯈꯔꯗꯤ ꯈꯪꯉꯦ ꯀꯔꯤ ꯀꯔꯥ ꯇꯧꯕꯗꯣ ꯑꯗꯨꯗꯤ ꯅꯣꯏꯅ ꯍꯦꯟꯅ ꯀꯔꯤ ꯅꯣꯏꯒꯤ ꯁꯖꯦꯁꯟ ꯑꯣꯏꯅ ꯆꯠꯂꯒꯦ ꯀꯩꯕꯨꯜ ꯂꯝꯖꯥꯎꯗ ꯑꯗꯨ ꯀꯔꯤ ꯀꯃꯥꯏꯅ ꯇꯧꯒꯗꯧꯕꯅꯣ ꯑꯗꯨꯒꯨꯝꯕ ꯁꯥꯏꯗꯁꯦ ꯀꯔꯤ ꯀꯔꯤ ꯂꯩꯕ꯭ꯔ ꯑꯗꯨꯗꯤ ꯄꯥꯎꯈꯨꯝꯗꯤ ꯀꯣ ꯑꯥ ꯑꯥ ꯑꯗꯨꯗꯤ ꯈꯔ ꯃꯊꯧ ꯇꯥꯏ ꯍꯣꯏ ꯑꯍꯣꯏ ꯈꯪꯉꯦ ꯈꯪꯉꯦ ꯁꯉꯥꯏ ꯈꯪꯉꯦ ꯎꯝ

ꯑꯣ ꯍꯣꯏ ꯎꯝ ꯑꯗꯨꯃꯥꯏ ꯇꯧꯁꯤ ꯑꯥ ꯑꯗꯨꯁꯦ ꯀꯩꯅꯣ ꯁꯉꯥꯏꯒꯨꯝꯕ ꯑꯗꯨꯒꯨꯝꯕ ꯎꯅꯔꯤꯕꯁꯤ ꯀꯩꯅꯣ ꯑꯗꯨ ꯁꯤꯌꯣꯔ ꯑꯣꯏꯕ꯭ꯔ ꯅꯠꯇ꯭ꯔꯒ ꯀꯩꯅꯣ ꯎꯕ ꯌꯥꯏ ꯅꯠꯇ꯭ꯔꯒ ꯊꯣꯛꯇꯕꯁꯨ ꯌꯥꯏ ꯑꯗꯨꯒꯨꯝꯕ ꯂꯩꯕ꯭ꯔ ꯀꯣ ꯑꯣ ꯍꯣꯏ ꯍꯣꯏ ꯍꯣꯏ ꯁꯉꯥꯏꯁꯤ ꯎꯝ ꯑꯗꯨꯗꯤ ꯏꯟꯗꯦꯟꯖꯔ ꯁ꯭ꯄꯦꯁꯤꯁꯅꯤꯅ ꯑꯗꯨꯒꯨꯝꯕꯗꯤ ꯀꯩꯅꯣ ꯍꯣꯏ ꯌꯥꯝ ꯌꯦꯡꯅꯤꯡꯉꯦꯕ ꯑꯗꯨ ꯀꯩꯅꯣ

ꯎꯝ ꯎꯝ ꯍꯣꯏ ꯎꯝ ꯑꯩꯗꯤ ꯉꯥꯏꯒꯅꯤ ꯌꯦꯡꯒꯅꯤ ꯅꯪ ꯅꯪꯌꯥꯗ꯭ꯔꯤꯐꯥꯎ ꯑꯗꯨꯝ ꯉꯥꯏꯒꯅꯤ ꯑꯩ ꯍꯧꯖꯤꯛ ꯑꯩꯒꯤ ꯁꯣꯜ ꯏꯟꯇꯦꯟꯁꯦꯟꯁꯦ ꯑꯗꯨꯒꯨꯝꯕ ꯑꯗꯨꯒ ꯑꯇꯩ ꯑꯇꯩ ꯌꯥꯝ ꯀꯔꯤ ꯍꯥꯏꯅꯤ ꯑꯦꯛꯁꯇꯤꯡ ꯑꯣꯏꯒꯗꯕ ꯀꯩꯅꯣ ꯈꯔꯒ ꯂꯩꯕꯗꯣ ꯑꯗꯨ ꯌꯦꯡꯅꯤꯡꯕꯒꯤ ꯁꯤꯒꯤ ꯃꯅꯤꯄꯨꯔꯗ ꯂꯥꯛꯄꯅꯤꯕ ꯀꯣ ꯑꯩ ꯎꯝ ꯆꯨꯝꯃꯦ ꯑꯗꯨꯅꯤ ꯆꯞ ꯆꯥꯔꯦ ꯑꯗꯨ ꯑꯁꯤꯗꯒꯤ ꯃꯇꯝꯁꯦ ꯀꯌꯥꯒꯨꯝꯕ ꯆꯠꯄ꯭ꯔ ꯇ꯭ꯔꯦꯕꯦꯂꯤꯡꯗ ꯀꯩꯅꯣ ꯒꯥꯔꯤꯗ ꯆꯠꯄꯁꯦ ꯈꯔ ꯄꯨꯡ ꯑꯃ ꯀꯣ ꯎꯝ ꯑꯥ ꯄꯨꯡ ꯑꯃꯗꯤ ꯌꯥꯏ ꯑꯗꯨꯒ ꯆꯠꯂꯗꯤ ꯆꯠꯄꯁꯦ ꯒꯥꯔꯤ ꯅꯨꯡꯉꯥꯏꯇꯕ ꯀꯣ ꯊꯦꯡꯅꯔꯗꯤ ꯅꯨꯡꯉꯥꯏꯔꯣꯏꯅꯦ ꯒꯥꯔꯤꯗꯤ ꯀꯩꯅꯣ ꯑꯐꯕꯅꯤ ꯀꯣ ꯅꯪꯅ ꯀꯩꯅꯣ ꯈꯜꯂꯛꯑꯣ ꯄꯩꯁꯥꯗꯤ ꯑꯩꯅ ꯄꯨꯊꯣꯛꯑꯅꯤꯅ ꯅꯪꯅ ꯑꯐꯕ ꯑꯣꯏꯅ ꯈꯜꯂꯣꯕ ꯀꯣ ꯑꯩꯁꯦ ꯒꯥꯔꯤ ꯒꯥꯔꯤ ꯆꯠꯄꯗꯣ ꯑꯗꯨꯁꯨ ꯍꯧꯖꯤꯛ ꯀꯥꯟ ꯇ꯭ꯔꯥꯕꯦꯜꯂꯤꯡ ꯁꯤꯛꯅꯦꯁꯀꯤ ꯇꯥꯏꯞꯇ ꯑꯗꯨꯝ ꯑꯃ ꯂꯩꯔꯦꯕ ꯑꯗꯨꯅ ꯒꯥꯔꯤ ꯅꯨꯡꯉꯥꯏꯕ ꯋꯥꯏꯔꯒ ꯆꯠꯁꯦ

ꯍꯣꯏ ꯍꯣꯏ ꯑꯗꯨꯃꯥꯏꯅ ꯑꯃ ꯕꯨꯛ ꯇꯧꯕꯤꯔꯣ ꯑꯗꯨꯅ ꯄꯥꯝꯃꯤ ꯑꯗꯣ ꯑꯩꯒꯤ ꯃꯔꯨꯞ ꯑꯃꯁꯨ ꯂꯩꯌꯦꯕ ꯁꯨꯝ ꯀꯩꯅꯣ ꯁꯤꯒꯤ ꯖꯥꯒꯥꯗꯨꯗ ꯃꯣꯏ ꯉꯔꯥꯡ ꯅꯍꯥꯟ ꯑꯗꯨ ꯃꯥꯁꯨ ꯌꯥꯎꯅꯤꯡꯉꯦ ꯍꯥꯏꯕꯅꯤ ꯑꯗꯨ ꯃꯤ ꯑꯍꯨꯝ ꯑꯣ ꯍꯣ ꯍꯣꯏ ꯉꯁꯤ ꯇꯧꯕꯤꯌꯨ ꯀꯣ ꯑꯗꯨ ꯑꯗꯨ ꯍꯌꯦꯡ ꯐꯥꯎꯅꯁꯦ ꯑꯗꯨꯗꯤ ꯄꯨꯡ ꯑꯗꯨ ꯑꯩ ꯂꯣꯏꯔ ꯀꯥꯟꯗ ꯑꯩꯅ ꯀꯣꯜ ꯇꯧꯒꯦ ꯑꯗꯨ ꯄꯨꯡ ꯇꯔꯥ ꯋꯥꯏꯗ ꯀꯩꯅꯣ ꯍꯧꯒꯠꯄꯁꯦ ꯈꯔ ꯊꯦꯡꯉꯦ ꯑꯩꯈꯣꯏꯗꯤ ꯃꯄꯥꯟꯗ ꯂꯩꯕꯅꯤꯅ ꯑꯗꯨꯅ ꯌꯦꯡꯁꯤ ꯄꯨꯡ ꯇꯔꯥ ꯋꯥꯏꯗ ꯑꯗꯨꯝ ꯌꯦꯡꯁꯦ ꯀꯣ ꯑꯗꯨꯒ ꯀꯣꯜ ꯇꯧꯒꯦ ꯎꯝ ꯅꯪ ꯎꯝ ꯎꯝ ꯍꯣꯏ ꯊꯝꯂꯒꯦ ꯃꯪ ꯐꯔꯣꯀꯣ